ꯍꯜꯂꯣ ꯁꯣꯝꯅ ꯄꯥꯝꯕꯤꯔꯤꯕ ꯃꯅꯥ ꯃꯁꯤꯡꯁꯤ ꯀꯔꯝꯕ ꯑꯣꯏꯗꯧꯔꯤꯟꯣ ꯍꯣꯏ ꯂꯣꯏꯅ ꯂꯩꯒꯅꯤ ꯁꯤꯗ ꯂꯣꯏꯅ ꯐꯪꯒꯅꯤ ꯑꯗꯣ ꯀꯌꯥꯝꯃꯨꯛ ꯌꯥꯝꯅ ꯂꯧꯕꯤꯒꯦ ꯍꯥꯏꯔꯤꯅꯣꯣ ꯍꯣꯏ ꯀꯣꯕꯤꯒꯤꯅ ꯃꯃꯜꯁꯤ ꯀꯣꯕꯤꯒꯤꯅ ꯀꯦꯖꯤꯗ ꯂꯨꯄꯥ ꯆꯥꯃ ꯂꯩꯔꯦ ꯑꯗꯨꯗꯒꯤ ꯍꯋꯥꯏ ꯃꯨꯕꯤꯒꯤꯅ ꯆꯥꯝꯌꯥꯡꯈꯩ ꯂꯩꯔꯦ ꯑꯗꯨꯒ ꯑꯩꯈꯣꯏꯒꯤ ꯁꯨꯝ ꯑꯩꯈꯣꯏꯅ ꯀꯣꯕꯤ ꯂꯩꯒꯤꯅ ꯀꯦꯖꯤꯗ ꯆꯥꯃ ꯑꯗꯨꯃꯥꯏꯅ ꯑꯗꯨꯝ ꯃꯌꯥꯝꯅ ꯄꯤꯅꯔꯤꯕ ꯃꯃꯜꯁꯤꯗ ꯑꯗꯨꯝ ꯑꯩꯈꯣꯏꯅ ꯂꯩ ꯍꯥꯏꯕ ꯇꯥꯔꯦ ꯑꯗꯨꯒ ꯑꯩꯈꯣꯏꯅ ꯆꯝꯐꯨꯠ ꯆꯥꯕ ꯌꯥꯕ ꯈꯣꯠꯄ ꯑꯗꯨꯁꯨ ꯂꯣꯏꯅ ꯂꯩꯒꯅꯤ ꯁꯤꯗ ꯍꯣꯏ ꯑꯩꯈꯣꯏꯁꯤꯗ ꯂꯩꯐꯝ ꯑꯗꯨꯝꯂꯩꯒꯅꯤ ꯀꯥꯒꯤ ꯑꯣꯏꯔꯒꯗꯤ ꯀꯥ ꯀꯥ ꯑꯃꯗ ꯑꯩꯈꯣꯏꯒꯤ ꯀꯥ ꯑꯃꯒꯤ ꯅꯣꯡꯃꯒꯤꯁꯤ ꯑꯩꯈꯣꯏꯅ ꯂꯨꯄꯥ ꯂꯤꯁꯤꯡ ꯑꯃ ꯑꯗꯨꯝ ꯁꯥꯏ ꯑꯗꯨ ꯀꯥ ꯑꯃꯗ ꯑꯗꯨ ꯅꯣꯏꯅ ꯀꯥ ꯀꯌꯥꯃꯨꯛ ꯂꯧꯒꯦꯅ ꯈꯜꯂꯤꯅꯣ ꯂꯨꯄꯥ ꯂꯤꯁꯤꯡ ꯑꯃ ꯑꯗꯨꯃꯥꯏꯅ ꯁꯥꯏꯌꯦꯕ ꯍꯣꯏ ꯂꯩꯒꯅꯤ ꯑꯗꯨꯗꯒꯤ ꯍꯦꯟꯅ ꯋꯥꯡꯈꯠꯄꯗꯅ ꯐꯦꯁꯤꯂꯤꯇꯤꯁꯨ ꯈꯔ ꯑꯗꯨꯝ ꯐꯪꯒꯅꯤ ꯍꯥꯏꯕꯗꯤ ꯑꯩꯈꯣꯏꯅ ꯀꯥ ꯑꯃꯗ ꯃꯃꯜꯗꯨ ꯋꯥꯡꯉꯒꯗꯤ ꯀꯥꯗ ꯑꯩꯈꯣꯏꯒꯤ ꯂꯦꯇ꯭ꯔꯤꯟ ꯕꯥꯠꯔꯨꯝ ꯇꯣꯏꯂꯦꯠ ꯁꯨꯃꯥꯏꯅ ꯌꯥꯎꯕꯁꯨ ꯑꯗꯨꯝ ꯂꯩꯒꯅꯤ ꯑꯗꯨꯒ ꯈꯔ ꯅꯦꯝꯃꯒꯅ ꯑꯗꯨꯃꯥꯏꯅꯗꯤ ꯌꯥꯎꯔꯛꯑꯔꯣꯏ ꯃꯄꯥꯜꯂꯣꯝ ꯃꯄꯥꯜꯗ ꯑꯣꯏꯅ ꯇꯧꯔꯛꯀꯅꯤ ꯃꯄꯥꯟꯗ ꯍꯥꯏꯔꯤꯁꯤ ꯑꯩꯈꯣꯏꯒꯤ ꯁꯨꯝ ꯌꯨꯝ ꯃꯅꯨꯡꯗꯨꯗ ꯑꯣꯏꯔꯕꯒꯤ ꯋꯥꯅꯤ ꯃꯄꯥꯟꯗꯒꯤ ꯍꯥꯏꯔꯤꯁꯦ ꯑꯗꯨꯒ ꯍꯦꯛ ꯃꯃꯜꯗꯨ ꯍꯜ ꯈꯔ ꯋꯥꯡꯉꯒꯅ ꯌꯨꯝ ꯃꯅꯨꯡꯗ ꯑꯗꯨꯃꯥꯏꯅ ꯌꯥꯎꯕ ꯂꯩ ꯑꯗꯨꯗꯨꯒ ꯑꯩꯈꯣꯏꯅ ꯕꯦꯠ ꯐꯃꯨꯡꯁꯤ ꯑꯩꯈꯣꯏꯒꯤ ꯑꯅꯤ ꯊꯥꯕ ꯁꯨꯃꯥꯏꯅ ꯑꯣꯏꯔꯛꯀꯅꯤ ꯃꯃꯜ ꯈꯔ ꯋꯥꯡꯉꯒꯅ ꯑꯣ ꯑꯗꯨꯒꯤꯗ ꯍꯣꯏ ꯌꯥꯅꯤ ꯍꯌꯦꯡ ꯑꯗꯨꯝ ꯂꯥꯛꯄꯤꯔꯣ ꯍꯌꯦꯡ ꯄꯨꯡ ꯀꯌꯥꯗ ꯂꯥꯛꯄꯤꯒꯦ ꯍꯥꯏꯔꯤꯅꯣ ꯑꯣ ꯑꯣ ꯐꯔꯦ ꯐꯔꯦ ꯍꯣꯏ ꯍꯣꯏ ꯍꯣꯏ ꯍꯣꯏ ꯌꯥꯝ ꯅꯨꯡꯉꯥꯏꯖꯔꯦ